ꯍꯧꯈꯤꯕ ꯆꯍꯤ ꯈꯔꯁꯤꯗ ꯚꯥꯔꯠꯀꯤ ꯁꯦꯟꯃꯤꯠꯂꯣꯟ ꯑꯁꯤ ꯇꯞꯅ ꯇꯞꯅ ꯆꯥꯎꯈꯠꯂꯛꯏ ꯃꯁꯤꯅ ꯑꯥꯏ ꯇꯤ ꯏꯟꯗꯁꯇ꯭ꯔꯤꯁꯤꯡꯁꯤꯗ ꯄꯩꯁꯥ ꯇ꯭ꯔꯥꯟꯖꯦꯛꯁꯟ ꯇꯧꯕꯁꯤ ꯏꯟꯇꯔꯅꯦꯠꯀꯤ ꯕꯦꯡꯀꯤꯡꯅ ꯃꯇꯦꯡ ꯑꯣꯏꯔꯒ ꯃꯁꯤꯅ ꯇ꯭ꯔꯥꯟꯖꯦꯛꯁꯟ ꯏꯂꯥꯏ ꯂꯥꯏꯅ ꯇꯧꯍꯜꯂꯤ